ꯅꯨꯄꯤꯁꯤꯡꯅ ꯅꯨꯡꯇꯤꯒꯤ ꯑꯣꯏꯅ ꯊꯦꯡꯅꯔꯤꯕ ꯈꯨꯗꯣꯡ ꯆꯥꯗꯕꯁꯤꯡ ꯑꯗꯨ ꯀꯔꯤ ꯀꯔꯤꯅꯣ ꯍꯥꯥꯏ ꯇꯥꯔꯗꯤ ꯑꯩꯒꯤ ꯃꯣꯠꯇꯀꯣ ꯃꯐꯝ ꯑꯌꯥꯝꯕꯗ ꯅꯨꯃꯤꯗꯥꯡꯗ ꯅꯨꯄꯥꯗꯧꯅ ꯅꯨꯄꯤꯅ ꯃꯅꯤꯡ ꯃꯈꯥ ꯇꯝꯅ ꯀꯣꯏꯆꯠ ꯆꯠꯄꯁꯦ ꯍꯧꯖꯤꯛ ꯐꯥꯎꯕ ꯃꯗꯨꯏ ꯄꯣꯠꯁꯦ ꯌꯥꯗꯦ ꯍꯥꯏꯅ ꯈꯟꯅꯔꯤ ꯈꯨꯗꯣꯡꯊꯤꯕ ꯀꯌꯥ ꯑꯃꯁꯨ ꯂꯩꯕꯨꯗꯤ ꯂꯩꯈ꯭ꯔꯦꯕ ꯅꯨꯄꯤ ꯃꯊꯟꯗ ꯅꯨꯃꯤꯗꯥꯡ ꯑꯊꯦꯡꯕꯗ ꯆꯠꯄꯁꯦ ꯃꯐꯝ ꯈꯔꯗꯗꯤ ꯅꯨꯄꯥ ꯄꯣꯛꯄꯅ ꯅꯨꯄꯤ ꯄꯣꯛꯄꯗꯩ ꯍꯦꯟꯅꯕꯨ ꯍꯔꯥꯎꯅꯕꯒꯤ ꯄꯥꯎ ꯇꯥꯔꯤ ꯇꯥꯁꯨ ꯇꯥꯗ꯭ꯔꯥꯅꯦ ꯅꯨꯄꯤꯃꯈꯩꯁꯤꯁꯨ ꯑꯗꯨꯝ ꯑꯍꯥꯟꯕꯗ ꯅꯨꯄꯥ ꯍꯥꯟꯅ ꯑꯗꯨꯝ ꯄꯣꯛꯅꯤꯡꯉꯤꯗꯅ ꯀꯔꯤꯒꯨꯝꯕ ꯍꯤꯔꯝ ꯑꯃꯁꯨꯡ ꯁꯤꯟꯐꯝ ꯈꯔꯗ ꯅꯨꯄꯤꯁꯤꯡꯕꯨ ꯈꯟꯊꯅ ꯌꯦꯡꯕꯤꯔꯤ ꯑꯗꯨꯝ ꯌꯦꯡꯕꯤꯔꯤꯗꯅ ꯏꯟꯗꯤꯌꯥꯒꯤ ꯑꯌꯥꯝꯕ ꯃꯐꯝꯗ ꯅꯨꯄꯥꯅ ꯈꯨꯂꯤꯡꯕ ꯈꯨꯟꯅꯥꯏ ꯑꯣꯏꯅ ꯇꯧꯕꯅ ꯅꯨꯄꯤꯁꯤꯡꯗ ꯋꯥꯔꯦꯞ ꯂꯧꯕꯗ ꯌꯥꯎꯍꯟꯗꯕꯤꯁꯤ ꯁꯤ ꯌꯥꯝ ꯇꯧꯔꯤꯌꯦꯕ ꯄꯥꯡꯒꯟ ꯁꯣꯟꯕꯤꯅꯤꯒ ꯍꯥꯏꯔꯒ ꯑꯣꯠꯄ ꯅꯩꯕꯒꯤ ꯋꯥꯊꯣꯛ ꯂꯥꯟꯊꯣꯛ ꯃꯌꯥꯝ ꯑꯃꯁꯨ ꯊꯣꯛꯏꯗꯅꯀꯣ ꯑꯗꯨꯕꯨ ꯆꯍꯤ ꯈꯔꯁꯤꯗꯀꯣ ꯅꯨꯄꯤꯗ ꯃꯤꯠꯌꯦꯡ ꯍꯦꯟꯅ ꯆꯪꯕ ꯏꯁꯀꯤꯝ ꯄꯣꯂꯤꯁꯤ ꯃꯌꯥꯝ ꯑꯃꯁꯨ ꯂꯩꯔꯛꯑꯦ ꯃꯍꯩ ꯃꯁꯤꯡ ꯇꯝꯕꯗꯁꯨ ꯅꯨꯄꯤꯁꯨ ꯅꯨꯄꯥꯗꯧꯅ ꯃꯁꯤꯡ ꯌꯥꯝꯅ ꯇꯝꯅꯔꯦ ꯍꯥꯟꯅꯗꯤ ꯅꯨꯄꯤ ꯃꯍꯩ ꯃꯁꯤꯡ ꯇꯝ ꯌꯥꯗꯦ ꯀꯥꯏ ꯍꯥꯏꯗꯅ ꯍꯧꯖꯤꯛꯁꯨ ꯂꯩꯔꯤ ꯂꯝ ꯈꯔꯗꯤ ꯅꯨꯄꯤ ꯃꯍꯩ ꯃꯁꯤꯡ ꯇꯝꯍꯟꯂꯣꯏꯒ ꯍꯥꯏꯔꯒ ꯑꯗꯨꯒ ꯍꯧꯖꯤꯛ ꯍꯧꯖꯤꯛ ꯃꯤꯍꯨꯠ ꯈꯟꯕꯗꯁꯨ ꯅꯨꯄꯤ ꯃꯌꯥꯝ ꯑꯃ ꯆꯣꯡꯊꯣꯔꯛꯑꯦꯕ ꯑꯩꯈꯣꯏ ꯄ꯭ꯔꯁꯤꯗꯦꯟꯁꯨ ꯅꯨꯄꯤꯅꯤ ꯍꯧꯖꯤꯛꯀꯥꯟꯗꯤ ꯊꯕꯛ ꯇꯧꯐꯝꯗꯁꯨ ꯅꯨꯄꯤ ꯃꯁꯥ ꯉꯥꯛꯊꯣꯛꯆꯅꯕꯒꯤ ꯑꯗꯒꯤ ꯃꯤꯆꯪ ꯃꯤꯈꯥꯏ ꯅꯥꯏꯗꯅ ꯑꯩꯈꯣꯏ ꯆꯠꯅꯕꯤ ꯄꯊꯥꯞ ꯃꯌꯥꯝ ꯑꯃꯁꯨ ꯁꯦꯝꯂꯛꯄꯗꯒꯤ ꯍꯥꯟꯅꯒ ꯌꯦꯡꯅꯔꯨꯕꯗꯒꯤ ꯌꯥꯝꯅꯃꯛ ꯁꯥꯐꯔꯦ ꯍꯥꯏ ꯇꯥꯔꯦ ꯃꯍꯩ ꯃꯁꯤꯡꯒꯤ ꯂꯝꯗꯁꯨ ꯊꯥꯛ ꯃꯥꯅꯅ ꯈꯨꯗꯣꯡꯆꯥꯕ ꯑꯗꯨꯝ ꯐꯪꯉꯦ